ꯍꯧꯖꯤꯛꯀꯥꯟꯒꯤ ꯃꯇꯝꯁꯦ ꯇꯦꯛꯅꯣꯂꯣꯖꯤ ꯗ꯭ꯔꯤꯚꯟ ꯑꯦꯖ ꯃꯇꯝ ꯍꯏꯕ ꯌꯥꯔꯅꯤ ꯃꯇꯝꯁꯤꯗ ꯍꯧꯖꯤꯛ ꯁ꯭ꯃꯥꯔ꯭ꯠ ꯐꯣꯟ꯭ꯁ ꯍꯥꯏꯕ ꯁ꯭ꯃꯥꯔ꯭ꯠ ꯋꯥꯠ꯭ꯆ ꯁ꯭ꯃꯥꯔ꯭ꯠ ꯇꯤꯚꯤꯁ

ꯖꯁ ꯁ꯭ꯃꯥꯔ꯭ꯠ ꯐꯣꯟꯗꯪꯅ ꯄꯨꯔꯥ ꯆꯦꯟ꯭ꯖ ꯇꯧꯈ꯭ꯔꯦ ꯑꯦꯗꯨꯀꯦꯁꯟ ꯁꯦꯛꯇꯔ ꯍꯥꯏꯔꯣ ꯁꯣꯁꯦꯜ ꯁꯣꯁꯦꯜ ꯐ꯭ꯔꯦꯝꯋꯥꯔ꯭ꯛ ꯁꯨ ꯍꯥꯏꯔꯣ ꯑꯦꯁ ꯑꯦꯟ ꯑꯦꯁ ꯀꯨꯝꯕ ꯁꯣꯁꯦꯜ ꯅꯦꯠꯋꯥꯔ꯭ꯛ ꯁꯔꯚꯤꯁꯦꯁ ꯑꯗꯨꯒꯨꯃꯕꯅꯁꯨ ꯐꯖꯅ ꯆꯦꯟ꯭ꯖ ꯇꯧꯔꯕꯅꯤ ꯑꯗꯣ ꯇꯦꯛꯅꯣꯂꯣꯖꯤꯁ ꯍꯥꯏꯔꯤꯁꯦ ꯑꯅꯧ ꯑꯅꯧꯕ ꯆꯍꯤ ꯈꯨꯗꯤꯡꯒꯤ ꯑꯅꯧ ꯑꯅꯧꯕ ꯌꯥꯝ ꯊꯣꯛꯂꯛꯏ ꯁꯤꯒꯤ ꯃꯌꯥꯝꯁꯦ ꯑꯦꯃꯔꯖꯤꯡ ꯇꯦꯛꯅꯣꯂꯣꯒꯤꯁ ꯍꯥꯏꯒꯅꯤ ꯑꯦꯃꯔꯖꯤꯡ ꯇꯦꯛꯅꯣꯂꯣꯖꯤꯁ ꯍꯥꯏꯕꯁꯦ ꯈꯔꯗꯤ ꯑꯗꯨꯝ ꯃꯥꯏꯄꯥꯛꯀꯅꯤ ꯈꯔꯗꯤ ꯑꯗꯨꯝ ꯂꯩꯍꯧꯔꯅꯤ ꯏꯒꯅꯣꯔ ꯇꯧꯔꯅꯤ ꯁꯛꯁꯦꯁꯐꯨꯜ ꯑꯣꯏꯔꯣꯏ ꯑꯗꯣ ꯃꯥꯏ ꯄꯥꯛꯀꯗꯧꯕ ꯁꯤꯗ ꯑꯈꯣꯏꯅ ꯑꯩꯅ ꯈꯟꯕꯗꯗꯤ ꯖꯁ ꯃꯥꯏꯄꯥꯛꯄꯗꯪ ꯅꯠꯇꯦ ꯁꯛꯁꯦꯁꯐꯨꯜ ꯑꯣꯏꯕꯇꯪ ꯅꯠꯇꯦ ꯃꯣꯏꯒꯤ ꯏꯝꯄꯦꯛꯁꯦ ꯒ꯭ꯂꯣꯕꯜ ꯂꯦꯚꯦꯜꯗ ꯀꯩ ꯏꯝꯄꯦꯛ ꯂꯩꯒꯅꯤ ꯍꯥꯏꯕꯗꯣ ꯑꯗꯨꯅ ꯍꯦꯟꯅ ꯏꯝꯄꯣꯔꯇꯦꯟ ꯑꯣꯏ ꯑꯅ ꯈꯜꯂꯤ ꯑꯗꯣ ꯁꯣꯝꯗ ꯒ꯭ꯂꯣꯕꯜ ꯂꯦꯚꯦꯜ ꯍꯥꯏꯕ ꯏꯝꯄꯦꯛ ꯍꯥꯏꯕꯁꯦ ꯃꯌꯥꯝꯒꯤ ꯑꯣꯏꯅ ꯄꯕꯤꯛꯀꯤ ꯑꯣꯏꯅ ꯃꯤꯆꯝꯒꯤ ꯑꯣꯏꯅ ꯀꯥꯅꯔꯛꯄ ꯃꯤ ꯂꯥꯏꯐ ꯒ꯭ꯔꯥꯁꯔꯨꯁ ꯂꯦꯚꯦꯜꯗ ꯃꯤꯆꯝꯒꯤ ꯂꯥꯏꯐ ꯄꯨꯔꯥ ꯂꯥꯏꯐ ꯆꯦꯟꯖꯤꯡ ꯑꯣꯏꯕ ꯇꯦꯛꯅꯣꯂꯣꯖꯤꯁ ꯍꯥꯏꯕꯁꯦ ꯑꯅꯧꯕ ꯊꯣꯔꯛꯏꯤꯕꯁꯤꯗ ꯈꯔꯗꯤ ꯂꯩ ꯌꯥꯝꯅ ꯏꯝꯄꯣꯔꯇꯦꯟ꯭ꯠ ꯑꯣꯏꯔꯛꯀꯗꯧꯕ ꯑꯗꯣ ꯑꯃꯗꯤ ꯍꯧꯖꯤꯛ ꯏꯟꯇꯔꯅꯦꯠꯁꯤꯗ ꯍꯧꯖꯤꯛꯁꯦ ꯏꯟꯇꯔꯅꯦꯠ ꯁ꯭ꯄꯤꯗꯁꯦ ꯌꯥꯝꯅ ꯊꯨꯒꯠꯂꯛꯑꯦ ꯍꯥꯟꯅ ꯕ꯭ꯔꯣꯗꯕꯦꯟ ꯊꯣꯛꯂꯛꯑꯝꯃꯤ ꯃꯣꯕꯥꯏꯜꯁꯨ ꯐꯥꯏꯞ ꯖꯤ ꯑꯣꯏꯅ ꯂꯥꯛꯑꯦ ꯃꯣꯕꯥꯏꯜ ꯏꯟꯇꯔꯅꯦꯠꯁꯦ ꯐꯥꯏꯞ ꯖꯤ ꯁꯤꯁꯇꯦꯝ ꯁ꯭ꯄꯤꯗꯇ ꯂꯥꯛꯑꯦ ꯑꯗꯩ ꯕ꯭ꯔꯣꯗꯕꯦꯟꯗꯒꯤ ꯍꯧꯖꯤꯛ ꯐꯥꯏꯕꯔ ꯑꯣꯞꯇꯤꯛ ꯐꯥꯏꯕꯔꯒꯤ ꯁ꯭ꯄꯤꯗ꯭ꯁꯇ ꯊꯣꯛꯂꯛꯑꯦ ꯑꯗꯣ ꯁꯤꯗꯒꯤ ꯑꯃꯨꯛ ꯍꯦꯟꯅ ꯊꯨꯕ ꯑꯃꯁꯨ ꯂꯥꯛꯈꯤꯅꯤ ꯐꯥꯏꯕꯔ ꯑꯣꯞꯇꯤꯛꯀꯤ ꯁ꯭ꯄꯤꯗ ꯏꯟꯇꯔꯅꯦꯠ ꯁ꯭ꯄꯤꯗ ꯁꯦꯂꯨꯂꯔ ꯏꯟꯇꯔꯅꯦꯠ ꯍꯥꯏꯕꯁꯦ ꯃꯣꯏꯒꯤ ꯔꯤꯆꯁꯦ ꯃꯐꯝ ꯈꯨꯗꯤꯡꯃꯛꯁꯦ ꯌꯧꯕꯁꯦ ꯈꯤꯇꯪꯗꯤ ꯋꯥꯠꯂꯤ ꯑꯗꯣ ꯍꯧꯖꯤꯛ ꯑꯅꯧꯕ ꯇꯦꯛꯅꯣꯂꯣꯖꯤ ꯑꯃ ꯁ꯭ꯇꯥꯂꯤꯡ ꯍꯥꯏꯕ ꯀꯝꯄꯅꯤ ꯑꯃꯅ ꯄꯨꯊꯣꯔꯛꯏ ꯃꯣꯏ ꯃꯣꯏꯁꯦ ꯁꯦꯇꯤꯂꯥꯏꯠ꯭ꯁ ꯃꯌꯥꯝ ꯆꯥꯅꯤ ꯆꯥꯍꯨꯝ ꯁꯨꯕ ꯁꯦꯇꯤꯂꯥꯏꯠ꯭ꯁ ꯑꯦꯠ ꯋꯥꯟ ꯇꯥꯏꯝꯗ ꯂꯣꯟ꯭ꯆ ꯇꯧꯔꯒ ꯁꯦꯇꯤꯂꯥꯏꯠ ꯑꯦꯔꯦ ꯍꯥꯏꯅ ꯑꯃ ꯍꯥꯏꯔꯒ ꯐꯣꯔ꯭ꯝ ꯇꯧꯔꯒ ꯗꯥꯏꯔꯦꯛ ꯏꯟꯇꯔꯅꯦꯠꯁꯦ ꯀꯟꯖꯨꯃꯔ ꯑꯦꯟ ꯗꯥꯏꯔꯦꯛ ꯁꯦꯇꯤꯂꯥꯏꯠꯀ ꯂꯤꯡ꯭ꯛ ꯇꯧꯔꯒ ꯑꯅꯤꯋꯦꯔ ꯏꯟ ꯗ ꯋꯔꯜ꯭ꯗ ꯑꯗꯨꯝ ꯁꯦꯇꯤꯂꯥꯏꯠ ꯐꯪ ꯁꯦꯇꯤꯂꯥꯏꯠ ꯊ꯭ꯔꯨ ꯁꯦꯇꯤꯂꯥꯏꯠ ꯏꯟꯇꯔꯅꯦꯠ ꯐꯪꯕꯒꯤ ꯑꯗꯨ ꯇꯦꯛꯅꯣꯂꯣꯖꯤ ꯑꯣꯏꯗꯧꯔꯤ ꯑꯗꯣ ꯁꯤꯒꯤ ꯇꯦꯛꯅꯣꯂꯣꯖꯤꯁꯦ ꯋꯥꯟ꯭ꯁ ꯏꯟꯗꯤꯌꯥꯗꯁꯨ ꯆꯍꯤ ꯑꯃ ꯑꯅꯤ ꯃꯅꯨꯡꯗ ꯑꯗꯨꯝ ꯌꯧꯔꯛꯑꯅꯤ ꯌꯧꯔꯛꯄꯁꯤꯗ ꯈ꯭ꯋꯥꯏꯗꯒꯤ ꯑꯂꯥꯞꯄ ꯚꯤꯂꯦꯖ ꯍꯥꯏꯔꯣ ꯈ꯭ꯋꯥꯏꯗꯒꯤ ꯑꯂꯥꯞꯄ ꯈꯨꯟ ꯏꯝꯐꯥꯜ ꯁꯦꯍꯔꯗꯩ ꯍꯥꯏꯔꯣ ꯁꯍꯔꯗꯒꯤ ꯈ꯭ꯋꯥꯏꯗꯩ ꯂꯥꯞꯆꯔꯕ ꯆꯤꯡ ꯃꯅꯨꯡꯗ ꯂꯩꯕ ꯆꯤꯡ ꯃꯔꯛꯇ ꯂꯩꯕ ꯑꯂꯥꯞꯄ ꯑꯩꯈꯣꯏꯒꯤ ꯐꯥꯏꯕꯔ ꯑꯣꯞꯇꯤꯛ ꯀꯦꯕꯜꯅꯒ ꯌꯧꯕ ꯉꯝꯗꯕ ꯑꯗꯨꯒꯨꯝꯕ ꯃꯤ ꯁꯤꯝꯄꯜ ꯁ꯭ꯃꯥꯔ꯭ꯠ ꯐꯣꯟ ꯑꯃ ꯄꯥꯏꯔꯒ ꯃꯣꯏꯒꯤ ꯏꯟꯇꯦꯜ ꯁꯦꯇꯦꯂꯥꯏꯠ ꯂꯤꯡ꯭ꯛ ꯐꯪꯕ ꯉꯝ ꯉꯝꯃꯛꯑꯗꯤ ꯑꯗꯨꯒꯨꯝꯕ ꯃꯤꯒꯤꯗꯤ ꯌꯥꯝ ꯂꯥꯏꯐ ꯆꯦꯟꯖꯤꯡꯁꯨ ꯑꯣꯏꯔꯛꯀꯅꯤ ꯁ꯭ꯇꯥꯔꯂꯤꯡ꯭ꯀ ꯁꯤꯁꯇꯦꯝ ꯍꯥꯏꯕꯁꯦ ꯏꯚꯟ ꯏꯟꯇꯔꯅꯦꯠ ꯁ꯭ꯄꯤꯗꯀꯤ ꯂꯦꯇꯦꯟꯁꯤ ꯍꯥꯏꯕ ꯑꯃꯁꯨ ꯌꯥꯝꯅ ꯔꯤꯗ꯭ꯌꯨꯁ ꯇꯧꯒꯅꯤ ꯂꯦꯇꯦꯟꯁꯤ ꯔꯤꯗ꯭ꯌꯨꯁ ꯇꯧꯔꯛꯄꯁꯤꯗ ꯁꯤꯒꯅꯦꯜ꯭ꯁ ꯐꯪꯕꯒꯤ ꯐ꯭ꯔꯤꯀ꯭ꯋꯦꯟꯁꯤꯁꯦ ꯌꯥꯝ ꯍꯟꯙꯔꯛꯄꯗ ꯇꯥꯏꯝ ꯇꯦꯀꯟ ꯐꯣꯔ ꯁꯤꯒꯅꯦꯜ꯭ꯁ ꯇꯨ ꯔꯤꯆ ꯍꯥꯏꯁꯦ ꯍꯟꯙꯔꯛꯄꯗ ꯌꯥꯝꯅ ꯄꯣꯁꯤꯕꯤꯂꯤꯇꯤꯁ ꯑꯅꯧꯕ ꯊꯣꯛꯂꯛꯈꯤꯅꯤ ꯁ꯭ꯄꯦꯁꯜꯂꯤ ꯏꯟ ꯗ ꯐꯤꯜ ꯑꯣꯐ ꯃꯦꯗꯤꯁꯤꯟ ꯍꯥꯏꯕꯗ ꯍꯧꯖꯤꯛ ꯏꯝꯐꯥꯜꯗꯁꯨ ꯌꯧꯔꯛꯑꯦ ꯔꯣꯕꯣꯇꯤꯛ ꯔꯤꯃꯣꯠ ꯁꯔꯖꯔꯤ ꯇꯧꯕ ꯍꯥꯏꯕ ꯇꯦꯛꯅꯣꯂꯣꯖꯤꯁꯨ ꯑꯃ ꯌꯧꯔꯛꯑꯦ ꯔꯤꯃꯣꯠ ꯁꯔꯖꯔꯤ ꯍꯥꯏꯁꯦ ꯊ꯭ꯔꯨ ꯏꯟꯇꯔꯅꯦꯠ ꯊ꯭ꯔꯨ ꯁꯦꯇꯤꯂꯥꯏꯠ ꯂꯤꯡ꯭ꯛ ꯇꯧꯔꯒ ꯌꯥꯝꯅ ꯀ꯭ꯋꯥꯂꯤꯐꯥꯏꯠ ꯁꯔꯖꯦꯟ꯭ꯁ ꯃꯄꯥꯟ ꯂꯝꯗꯩ ꯑꯁꯣꯝꯗ ꯃꯦꯟꯂꯦꯟ ꯏꯟꯗꯤꯌꯥ ꯕꯦꯡꯒꯂꯣꯔ ꯗꯦꯂꯤꯗꯒ ꯂꯩꯕ ꯑꯐꯥꯎꯕ ꯁꯔꯖꯟ꯭ꯁꯀꯨꯝꯕ ꯃꯣꯏ ꯚꯥꯏꯌꯥ ꯏꯟꯇꯔꯅꯦꯠ ꯃꯣꯏꯅ ꯁꯣꯝꯗ ꯏꯝꯐꯥꯜꯗ ꯂꯩꯔꯤꯕ ꯏꯝꯐꯥꯜꯒꯤ ꯍꯣꯁꯄꯤꯇꯥꯜꯗ ꯂꯩꯔꯤꯕ ꯔꯣꯕꯣꯇꯤꯛ ꯔꯣꯕꯣꯇꯤꯛ ꯑꯥꯔꯝ꯭ꯁ ꯍꯥꯏꯒꯗ꯭ꯔ ꯔꯣꯕꯣꯇꯤꯛ ꯃꯦꯁꯤꯟ꯭ꯁꯀꯨꯝꯕ ꯃꯣꯏ ꯑꯗꯥꯒꯤ ꯔꯤꯃꯣꯠꯂꯤ ꯀꯟꯇ꯭ꯔꯣꯜ ꯇꯧꯔꯒ ꯁꯣꯝꯗ ꯑꯂꯨꯕ ꯁꯔꯖꯔꯤꯁ ꯄꯦꯁꯟꯗ ꯁꯔꯖꯔꯤ ꯇꯧꯕꯁꯨ ꯂꯩꯔꯛꯑꯕꯅꯤ ꯑꯗꯣꯁꯤꯒꯨꯝꯕ ꯁ꯭ꯇꯥꯂꯤꯡ ꯇꯦꯛꯅꯣꯂꯣꯖꯤ ꯍꯥꯏꯕ ꯌꯥꯝ ꯂꯣꯜ ꯂꯦꯇꯦꯟꯁꯤ ꯏꯟꯇꯔꯅꯦꯠ ꯀꯅꯦꯛꯁꯟꯁꯤꯅ ꯁꯤꯒꯨꯝꯕ ꯔꯤꯃꯣꯠ ꯁꯔꯖꯔꯤꯁꯦ ꯐꯨꯜꯂꯤ ꯔꯤꯌꯜ ꯇꯥꯏꯝꯗ ꯔꯤꯌꯜ ꯇꯥꯏꯝꯗ ꯂꯦꯇꯦꯟꯁꯤ ꯄꯤꯛꯂꯛꯂꯕꯅꯤꯅ ꯔꯤꯌꯜ ꯇꯥꯏꯝꯗ ꯁꯔꯖꯔꯤ ꯇꯧꯕꯁꯤꯗ ꯁꯔꯖꯔꯤꯒꯤ ꯆꯥꯟꯁꯦꯁ ꯑꯣꯐ ꯑꯦꯀ꯭ꯌꯨꯔꯦꯁꯤ ꯑꯀ꯭ꯨꯔꯦꯠ ꯑꯣꯏꯕꯒꯤꯁꯦ ꯌꯥꯝ ꯍꯦꯟꯒꯠꯂꯤ ꯑꯗꯨꯒ ꯁꯔꯖꯔꯤ ꯁꯛꯁꯦꯁꯐꯨꯜ ꯑꯣꯏꯕꯁꯨ ꯌꯥꯝ ꯍꯦꯟꯒꯠꯂꯛꯀꯅꯤ ꯆꯥꯟꯁꯦꯁ ꯁꯦ ꯑꯗꯨꯒ ꯄꯂ꯭ꯁ ꯁꯤꯒꯨꯝꯕ ꯁ꯭ꯇꯥꯂꯤꯡ ꯇꯦꯛꯅꯣꯂꯣꯒꯌꯁꯤꯅ ꯏꯟꯇꯔꯅꯦꯠ ꯃꯣꯔ ꯑꯐꯣꯔꯗꯦꯕꯜ ꯑꯣꯏꯕ ꯁꯦꯠ ꯎꯞꯦ ꯍꯥꯟꯅꯗꯤ ꯍꯧꯖꯤꯛ ꯇꯧꯔꯤꯁꯦ ꯗꯥꯏꯔꯦꯛ ꯁꯦꯇꯤꯂꯥꯏꯠ ꯑꯃꯒ ꯑꯃꯒ ꯁꯝꯅꯔꯒ ꯋꯥꯟ ꯇꯨ ꯋꯥꯟ ꯁꯦꯇꯤꯂꯥꯏꯠ ꯂꯤꯡ꯭ꯛ ꯇꯧꯔꯒ ꯁꯤꯒꯨꯝꯕ ꯔꯤꯃꯣꯠ ꯁꯔꯖꯔꯤ ꯇꯧꯔꯤꯕꯅꯤ ꯑꯗ ꯋꯥꯟ꯭ꯁ ꯁ꯭ꯇꯥꯂꯤꯡ ꯆꯪꯉꯛꯑꯗꯤ ꯁꯤꯒꯨꯝꯕ ꯀꯣꯁ ꯑꯣꯐ ꯁꯆ ꯁꯔꯖꯔꯤ ꯍꯥꯏꯔꯤꯁꯦ ꯌꯥꯝꯅ ꯗ꯭ꯔꯥꯁꯇꯤꯀꯦꯜꯂꯤ ꯔꯤꯗ꯭ꯌꯨꯁ ꯇꯧꯔꯛꯀꯅꯤ ꯑꯗꯨꯒ ꯑꯇꯣꯞꯄ ꯐꯤꯜꯗꯁꯨ ꯏꯝꯄꯦꯛ ꯇꯧꯔꯛꯀꯅꯤ ꯍꯥꯏꯅ ꯈꯜꯂꯤ ꯑꯗꯨꯒ ꯑꯇꯣꯞꯄ ꯑꯃ ꯑꯦꯃꯔꯖꯤꯡ ꯇꯦꯛꯅꯣꯂꯣꯖꯤ ꯑꯃ ꯁꯤꯁꯨ ꯁꯦꯝ ꯏꯟ ꯗ ꯐꯤꯜ ꯑꯣꯐ ꯃꯦꯗꯤꯁꯤꯟ ꯑꯦꯟ ꯍꯦꯜ꯭ꯊ ꯀꯦꯔꯗ ꯂꯩꯔꯤꯕ ꯑꯃ ꯖꯤꯟ ꯊꯦꯔꯥꯄꯤ ꯍꯥꯏꯅꯁꯨ ꯑꯃ ꯊꯣꯛꯂꯛꯏ ꯍꯧꯖꯤꯛꯄꯨꯗꯤ ꯖꯤꯟ ꯊꯦꯔꯥꯄꯤ ꯁꯤꯅꯁꯦ ꯑꯦꯛ꯭ꯁꯄꯦꯔꯤꯃꯦꯟꯇꯦꯜ ꯐꯦꯁꯇ ꯂꯩꯕꯅꯤ ꯑꯗꯣ ꯏꯟ ꯔꯤꯌꯜ ꯋꯥꯔ꯭ꯜ꯭ꯗ ꯌꯨꯁꯦꯁꯇꯗꯤ ꯍꯧꯖꯤꯛ ꯃꯣꯁꯂꯤ ꯃꯤꯠꯀꯤ ꯑꯅꯥꯕ ꯈꯔ ꯀꯩꯅꯣ ꯀ꯭ꯌꯣꯔ ꯇꯧꯕꯒꯤ ꯁꯤꯖꯤꯟꯅꯕ ꯍꯧꯅꯔꯦ ꯑꯗꯣ ꯃꯤꯠꯀꯤ ꯖꯁ ꯖꯤꯟ ꯊꯦꯔꯥꯄꯤꯁꯦ ꯍꯧꯖꯤꯛ ꯗ꯭ꯔꯛ꯭ꯁꯀꯨꯝꯕ ꯍꯤꯗꯥꯛ ꯀꯨꯝꯕ ꯁꯔꯖꯔꯤꯒꯨꯝꯕ ꯁꯤꯖꯤꯟꯅꯗꯕꯤꯗ ꯑꯦꯠ ꯖꯦꯅꯦꯇꯤꯛ ꯂꯦꯚꯦꯜ ꯖꯤꯟꯁꯦ ꯃꯦꯅꯤꯄꯨꯂꯦꯠ ꯇꯧꯕ ꯅꯠꯇ꯭ꯔꯒ ꯗꯤꯐꯦꯛꯇꯤꯞ ꯖꯤꯟ꯭ꯁꯀꯨꯝꯕ ꯂꯧꯊꯣꯛꯑꯒ ꯍꯦꯜꯗꯤ ꯖꯤꯟ꯭ꯁꯅ ꯔꯤꯄ꯭ꯂꯦꯁ ꯇꯧꯔꯒ ꯑꯗꯨꯝ ꯔꯤꯄ꯭ꯂꯦꯁ ꯇꯧꯔꯒ ꯗꯤꯖꯤꯖ ꯀꯣꯖꯤꯡ ꯖꯤ ꯗꯤꯖꯤꯖ ꯅꯥꯔꯕ ꯖꯤꯟ꯭ꯁꯀꯨꯝꯕ ꯑꯗꯨ ꯂꯧꯊꯣꯛꯑꯒ ꯔꯤꯄ꯭ꯂꯦꯁ ꯇꯧꯕ ꯑꯗꯨꯃꯥꯏꯅ ꯑꯗꯨꯒꯤ ꯇꯦꯛꯅꯣꯂꯣꯖꯤꯁꯦ ꯊꯣꯛꯂꯛꯄ ꯍꯧꯔꯦ ꯁꯤꯅ ꯇꯧꯔꯤꯁꯦ ꯍꯥꯟꯅ ꯏꯟꯀ꯭ꯌꯣꯔꯦꯕꯜ ꯍꯥꯏꯅ ꯍꯥꯏꯈ꯭ꯔꯒ ꯗꯤꯖꯤꯖ ꯈꯔꯁꯦ ꯍꯧꯖꯤꯛꯇꯤ ꯀ꯭ꯌꯣꯔꯦꯕꯜꯒꯤ ꯁꯥꯏꯠꯇ ꯂꯥꯛꯄ ꯍꯧꯔꯛꯑꯅꯤ ꯁꯣ ꯑꯅꯛꯄ ꯐ꯭ꯌꯨꯆꯔꯗ ꯑꯅꯛꯄ ꯐ꯭ꯌꯨꯆꯔꯗ ꯁꯤꯒꯨꯝꯕ ꯇꯦꯛꯅꯣꯂꯣꯖꯤꯁꯤꯅ ꯑꯦꯠ ꯋꯥꯏꯗ ꯂꯦꯚꯦꯜ ꯑꯩꯈꯣꯏ ꯍ꯭ꯌꯨꯃꯦꯟ ꯍꯦꯜ꯭ꯊ ꯍ꯭ꯌꯨꯃꯦꯟ ꯁꯣꯁꯥꯏꯇꯤꯗ ꯌꯥꯝ ꯀꯟꯅ ꯏꯝꯄꯦꯛ ꯇꯧꯔꯛꯑꯅꯤ ꯑꯗꯨꯃꯥꯏꯅ ꯈꯟꯖꯔꯤ